ꯑꯩꯈꯣꯏꯒꯤ ꯂꯝꯗ ꯃꯔꯨꯑꯣꯏꯕ ꯁꯤꯟꯐꯝ ꯑꯁꯤ ꯂꯧꯎ ꯁꯤꯡꯎꯅ ꯑꯣꯏ ꯁꯍꯔꯗ ꯁꯍꯔꯒꯤ ꯃꯐꯝꯁꯤꯡꯗꯒꯤ ꯂꯝꯀꯣꯏꯕꯁꯤꯡꯁꯨ ꯐꯥꯝꯁꯤꯡꯗꯨꯒꯤ ꯃꯑꯣꯡ ꯃꯇꯧ ꯌꯦꯡꯕ ꯂꯥꯛꯏ ꯃꯁꯤꯅ ꯂꯧꯎꯕꯁꯤꯡꯗ ꯁꯦꯟ ꯊꯨꯝꯒꯤ ꯐꯤꯕꯝ ꯐꯒꯠꯍꯟꯕꯇ ꯅꯠꯇꯅ ꯆꯤꯟꯖꯥꯛ ꯃꯔꯥꯡ ꯀꯥꯏꯅ ꯐꯪꯍꯜꯂꯤ ꯃꯁꯤꯅ ꯃꯤꯒꯤ ꯃꯄꯥꯟ ꯇꯥꯡꯗꯕꯤꯗ ꯍꯤꯡꯕ ꯉꯝꯍꯜꯂꯤ ꯂꯝ ꯀꯣꯏꯕꯁꯤꯡꯅ ꯌꯦꯡꯕ ꯂꯥꯛꯄꯁꯤꯅꯁꯨ ꯂꯧꯎꯕꯁꯤꯡꯗ ꯍꯦꯟꯅ ꯃꯈꯣꯏꯗ ꯏꯟꯀꯝ ꯑꯃꯁꯨ ꯍꯥꯞꯀꯠꯍꯜꯂꯤ ꯃꯁꯤꯅ ꯑꯆꯧꯕ ꯈꯨꯗꯣꯡꯆꯥꯕ ꯑꯃꯁꯨ ꯑꯣꯏꯍꯜꯂꯤ

ꯇꯣꯉꯥꯟꯕ ꯁꯥꯏꯠ ꯏꯟꯀꯝꯁꯤ ꯈꯛꯇ ꯅꯠꯇꯅ ꯃꯁꯤꯗꯒꯤ ꯐꯪꯂꯛꯂꯤꯕ ꯃꯍꯩ ꯃꯔꯣꯡꯁꯤꯡ ꯑꯁꯤꯁꯨ ꯑꯁꯤꯁꯤꯅꯁꯨ ꯆꯥꯕ ꯊꯛꯄ ꯃꯔꯥꯡ ꯀꯥꯏꯅ ꯐꯪꯍꯜꯂꯤ ꯑꯗꯨꯒ ꯃꯁꯤꯗ ꯀꯥꯅꯕ ꯀꯌꯥ ꯑꯃꯁꯨ ꯄꯤꯔꯤ ꯃꯁꯤꯅ ꯆꯥꯕ ꯃꯔꯥꯡ ꯀꯥꯏꯍꯟꯕ ꯑꯁꯤꯅ ꯑꯅꯥ ꯑꯌꯦꯛ ꯀꯌꯥꯗꯒꯤꯁꯨ ꯉꯥꯛꯊꯣꯛꯄ ꯉꯝꯍꯜꯂꯤ